ꯑꯥ ꯍꯜꯂꯣ ꯑꯁ ꯑꯩꯗꯤ ꯁꯦꯅꯥꯄꯇꯤ ꯂꯩꯌꯦꯗ ꯅꯪꯗꯤ

ꯅꯨꯡꯉꯥꯏꯔꯦꯅꯦ ꯑꯗꯨꯗꯤ ꯑꯣꯖꯥ ꯈꯣꯏꯗꯤ ꯅꯨꯡꯉꯥꯏꯗ ꯑꯁ ꯑꯩꯗꯤ ꯉꯁꯤꯗꯤ ꯁꯦ ꯑꯩꯈꯣꯏ ꯑꯥ ꯅꯥꯂꯣꯟ ꯍꯥꯏꯕ꯭ꯔ ꯀꯔꯤꯁꯤ ꯋꯥꯇꯔꯐꯣꯜ ꯑꯃ ꯎꯝ ꯑꯁ ꯍꯣꯏ ꯍꯣꯏ ꯑꯩꯗꯤ ꯑꯗꯨꯗ ꯆꯠꯀꯦ ꯍꯥꯏꯅ ꯄ꯭ꯂꯥꯟ ꯇꯧꯕꯗꯨ ꯀꯨꯏꯈ꯭ꯔꯦ

ꯑꯥ ꯑꯥ ꯑꯥ ꯑꯗꯨ ꯑꯩ ꯑꯗꯨꯅꯤꯅꯦ ꯑꯗꯨꯒꯤ ꯀꯣꯜ ꯇꯧꯔꯦꯅꯦ ꯉꯁꯤ ꯅꯪꯕꯨ ꯑꯁ ꯑꯩꯈꯣꯏꯅꯤ ꯑꯗꯣ ꯑꯩꯈꯣꯏꯅꯤ ꯆꯠꯂꯣꯏ ꯑꯗꯣ ꯅꯪꯁꯨ ꯃꯔꯨꯞ ꯑꯅꯤ ꯑꯅꯤ ꯑꯃ ꯑꯅꯤ ꯍꯥꯞꯄꯣ ꯑꯩꯁꯨ ꯑꯁꯤꯔꯣꯝꯗꯒꯤ ꯃꯔꯨꯞ ꯑꯃ ꯑꯅꯤ ꯍꯥꯞꯀꯦ ꯑꯗꯨ ꯅꯨꯡꯉꯥꯏꯅ ꯆꯠꯁꯦ ꯎꯝ ꯍꯣꯏ ꯇ꯭ꯔꯥꯏ ꯇꯧꯔꯣ ꯑꯗꯨ ꯅꯪ ꯑꯗꯨꯗ ꯑꯃꯨꯔꯛꯁꯨ ꯆꯠꯇ꯭ꯔꯤꯕ ꯆꯠꯈ꯭ꯔꯕ ꯆꯠꯇ꯭ꯔꯤ

ꯑꯥ ꯑꯥ ꯑꯗꯨ ꯇꯧꯁꯤꯅ ꯑꯗꯨꯗꯨ ꯑꯗꯨ ꯇꯧꯁꯤꯅ ꯍꯣꯏ ꯍꯣꯏꯗ ꯍꯣꯏꯗ ꯑꯁ ꯁꯤ ꯑꯥꯒꯁ ꯑꯥꯒꯁ ꯊꯥꯗ ꯆꯠꯁꯤꯅ ꯇꯥꯔꯤꯛ ꯇꯔꯥ ꯃꯅꯨꯡꯗ ꯑꯥ ꯑꯩꯗꯨ ꯑꯩꯗꯨ ꯄꯥꯎꯗꯨ ꯄꯤꯒꯦꯀꯣ ꯑꯗꯨ ꯗꯦꯠꯇꯨ ꯑꯩ ꯍꯥꯏꯕꯤꯒꯦ ꯑꯦ ꯑꯗꯨꯗꯤ ꯑꯩ ꯅꯪꯕꯨ ꯑꯗꯨ ꯄꯥꯎꯗꯨ ꯐꯠ ꯄꯤꯒꯦꯀꯣ ꯑꯩ ꯑꯁ ꯑꯩ ꯍꯌꯦꯡ ꯅꯠꯇ꯭ꯔꯗꯤ ꯍꯥꯡꯆꯤꯠꯇꯨ ꯑꯩ ꯄꯥꯎ ꯄꯤꯒꯦ ꯑꯦ ꯑꯦ ꯑꯗꯨꯗꯤꯀꯣ ꯑꯠꯆꯥ ꯌꯥꯝ ꯅꯨꯡꯉꯥꯏꯔꯦ ꯑꯦ ꯑꯦ ꯑꯁ ꯑꯗꯨꯗꯤ ꯊꯝꯃꯦꯀꯣ